ꯍꯜꯂꯣ ꯑꯧ ꯇꯥꯏ ꯇꯥꯏ ꯑꯣ ꯄꯦꯅꯥꯒꯤ ꯃꯇꯥꯡꯗ ꯑꯧ ꯌꯥꯏ ꯌꯥꯏ ꯄꯦꯅꯥꯁꯦ ꯀꯔꯣꯝꯗ ꯃꯐꯝꯗꯣ ꯍꯥꯏꯗꯤ ꯄꯦꯅꯥ ꯊꯝꯕꯝꯗꯣ ꯑꯗꯒꯤ ꯄꯦꯅꯥꯒꯤ ꯃꯇꯥꯡ ꯈꯪꯅꯤꯡꯕꯤꯔꯤꯔꯥ ꯑꯣ ꯍꯣꯏ ꯍꯥꯏꯖꯔꯒꯦ ꯑꯩꯈꯣꯏ ꯄꯦꯅꯥꯁꯦ ꯑꯩꯈꯣꯏ ꯃꯥꯒꯤ ꯃꯇꯨꯝ ꯑꯃ ꯌꯥꯎꯔꯤꯗꯣ ꯑꯗꯨꯗꯣ ꯌꯨꯕꯤꯗꯒꯤ ꯁꯥꯕꯅꯦꯕꯀꯣ ꯑꯗꯒꯤ ꯃꯥꯒꯤ ꯃꯔꯤ ꯃꯥꯏ ꯏꯁꯇꯔꯤꯡꯗꯨꯅ ꯑꯃꯨꯛ ꯑꯩꯈꯣꯏ ꯀꯩꯅꯣꯗꯒꯤ ꯁꯒꯣꯜ ꯃꯃꯩꯗꯒꯤ ꯂꯧꯊꯣꯛꯑꯒ ꯍꯥꯞꯄꯅꯦꯕ ꯑꯗꯨꯒ ꯑꯩꯈꯣꯏꯁꯤ ꯄꯦꯅꯥꯁꯦ ꯑꯩꯈꯣꯏꯒꯤ ꯅꯤꯡꯊꯧ ꯄꯥꯜꯂꯤꯉꯩꯗꯒꯤ ꯂꯥꯏ ꯍꯥꯛꯇꯛꯇꯒꯤ ꯍꯥꯏꯇꯥꯔꯦ ꯂꯥꯏ ꯍꯔꯥꯎꯕ ꯃꯇꯝꯗ ꯑꯩꯈꯣꯏꯒꯤ ꯑꯩꯈꯣꯏꯒꯤ ꯅꯣꯡꯉꯥꯜꯂꯝꯗꯥꯏ ꯍꯥꯏꯇꯥꯔꯦ ꯁꯤꯗꯩꯁꯤꯗ ꯑꯩꯈꯣꯏ ꯁꯛꯑꯦꯕ ꯄꯦꯅꯥ ꯈꯣꯡꯉ ꯄꯦꯅꯥ ꯄꯦꯅꯥ ꯈꯣꯡꯉꯒ ꯏꯁꯩ ꯁꯛꯄꯑꯅ ꯂꯥꯏꯁꯣꯟ ꯇꯧꯕꯑꯅ ꯑꯩꯈꯣꯏ ꯂꯥꯏ ꯍꯔꯥꯎꯕ ꯈꯣꯠꯄꯗ ꯂꯣꯏ ꯁꯤꯖꯤꯟꯅꯩ ꯁꯤꯖꯤꯟꯅꯕꯕꯨꯗꯤ ꯑꯩꯈꯣꯏ ꯄꯦꯅꯥꯁꯦ ꯑꯗꯨꯝ ꯊꯥꯏꯅ ꯑꯩꯈꯣꯏ ꯃꯅꯤꯄꯨꯔꯁꯤꯗ ꯑꯗꯨꯝ ꯅꯤꯡꯊꯧ ꯄꯥꯜꯂꯤꯉꯩꯒꯤ ꯂꯥꯏ ꯍꯥꯛꯇꯛꯇꯒꯤ ꯑꯗꯨꯝ ꯂꯣꯏꯅꯗꯨꯅ ꯂꯥꯛꯑꯕ ꯑꯩꯈꯣꯏꯒꯤ ꯄꯣꯠ ꯃꯈꯜ ꯑꯃꯅꯦꯕ ꯑꯗꯣ ꯑꯩꯈꯣꯏ ꯁꯤꯁꯦ ꯄꯦꯅꯥꯁꯦ ꯑꯩꯈꯣꯏ ꯁ꯭ꯋꯥꯏꯁꯤꯗ ꯑꯗꯨꯝ ꯇꯝꯁꯨ ꯇꯝꯅꯔꯦ ꯑꯗꯒꯤ ꯃꯣꯏꯔꯥꯡꯗꯁꯨ ꯑꯗꯒꯤ ꯑꯩꯈꯣꯏ ꯀꯪꯂꯥꯗꯁꯨ ꯌꯥꯝ ꯂꯩ ꯍꯥꯏꯇꯥꯔꯦ ꯑꯗꯣ ꯇꯝꯕꯝꯁꯦ ꯇꯝꯕꯝꯁꯦ ꯍꯥꯏꯗꯤ ꯄꯦꯅꯥ ꯂꯩꯕꯝꯁꯦ ꯐꯖꯅ ꯌꯦꯡꯕ ꯆꯠꯄꯤꯅꯤꯡꯕ꯭ꯔꯥ ꯑꯗꯒꯤ ꯑꯩꯅ ꯍꯥꯏꯔꯤꯁꯤꯅ ꯌꯥꯔꯗ꯭ꯔꯥ ꯑꯝꯇ ꯍꯥꯏꯕꯤꯔꯛꯑꯣꯅꯦ ꯑꯣ ꯍꯣꯏ ꯍꯣꯏ ꯆꯠꯃꯤꯟꯅꯕꯕꯨꯗꯤ ꯑꯩꯈꯣꯏ ꯑꯗꯨꯝ ꯌꯥꯅꯦꯕꯀꯣ ꯌꯥꯕꯨꯗꯤ ꯌꯥꯏ ꯑꯗꯨꯒ ꯑꯩꯈꯣꯏ ꯄꯦꯅꯥ ꯇꯝꯐꯝꯁꯦ ꯑꯩꯈꯣꯏꯒꯤ ꯃꯣꯏꯔꯥꯡꯒꯤ ꯃꯣꯏꯔꯥꯡ ꯂꯝꯈꯥꯏꯗ ꯍꯥꯏꯇꯥꯔꯦ ꯑꯩꯈꯣꯏ ꯑꯗꯨꯗꯒꯤ ꯑꯩꯈꯣꯏ ꯁ꯭ꯋꯥꯏꯁꯤꯗꯁꯨ ꯑꯩꯈꯣꯏꯒꯤ ꯑꯣꯖꯥ ꯑꯃꯩ ꯃꯅꯥꯛꯇꯁꯨ ꯁꯥꯠꯇ꯭ꯔ ꯃꯌꯥꯝ ꯇꯝꯅꯩꯑꯕ ꯑꯗꯒꯤ ꯑꯩꯈꯣꯏ ꯏꯝꯐꯥꯜ ꯃꯅꯨꯡ ꯑꯗꯒꯤ ꯃꯣꯏꯔꯥꯡ ꯀꯨꯝꯕꯤ ꯋꯥꯡꯉꯨ ꯑꯗꯒꯤ ꯂꯩꯔꯤꯕ ꯂꯝ ꯑꯁꯣꯝꯗꯒꯤꯅ ꯑꯃꯨꯛ ꯑꯩꯈꯣꯏꯒꯤ ꯄꯦꯅꯥꯁꯦ ꯁꯥꯕ ꯑꯩꯈꯣꯏ ꯏꯝꯐꯥꯜ ꯃꯅꯨꯡꯗꯁꯨ ꯑꯩꯈꯣꯏ ꯁ꯭ꯋꯥꯏꯁꯤꯗꯁꯨ ꯁꯥꯕ ꯈꯣꯠꯄ ꯂꯣꯏ ꯇꯧꯅꯩꯑꯕ ꯑꯗꯒꯤ ꯄꯦꯅꯥꯁꯦ ꯁꯥꯕ ꯈꯣꯠꯄꯗꯨ ꯌꯦꯡꯅꯤꯡꯉꯒꯅ ꯑꯩꯈꯣꯏꯒꯤ ꯁ꯭ꯋꯥꯏ ꯑꯩꯈꯣꯏ ꯀꯥꯡꯄꯣꯛꯄꯤꯒꯤ ꯑꯩꯈꯣꯏꯒꯤ ꯒꯥꯔꯗꯦꯟ ꯑꯃ ꯆꯠꯐꯝ ꯑꯗꯥꯏꯗ ꯑꯩꯈꯣꯏꯒꯤ ꯁꯕꯦꯟ ꯏꯁꯇꯥꯔꯑꯅ ꯑꯃ ꯑꯝ ꯂꯩꯕꯅꯦꯕꯀꯣ ꯄꯣꯠ ꯆꯩ ꯀꯩꯀꯩ ꯁꯥꯕꯝ ꯑꯃ ꯑꯩꯈꯣꯏꯒꯤ ꯄꯥꯏꯟ ꯋꯨꯠ ꯐꯔꯅꯤꯆꯔꯒꯤ ꯃꯣꯏꯒꯤ ꯍꯦꯛ ꯑꯣꯄꯣꯖꯤꯠꯇ ꯂꯩꯕꯅꯦꯕ ꯑꯗꯣ ꯑꯗꯨꯗ ꯆꯪꯉ ꯈꯣꯠꯂꯒ ꯐꯖꯅ ꯌꯦꯡꯕꯁꯨ ꯌꯥꯔꯦ ꯌꯥꯕꯕꯨꯗꯤ ꯑꯗꯨꯒ ꯑꯁꯣꯝ ꯃꯣꯏꯔꯥꯡ ꯂꯣꯝꯗ ꯆꯠꯂꯒ ꯃꯥꯏ ꯃꯔꯝꯗ ꯈꯪꯅꯤꯡꯕ ꯈꯣꯠꯄꯀꯣ ꯃꯌꯥꯝ ꯑꯃꯁꯨ ꯂꯩ ꯑꯩꯈꯣꯏ ꯆꯠꯂꯒ ꯈꯣꯠꯃꯤꯟꯅꯔꯒ ꯌꯦꯡꯉꯨꯕ ꯑꯗꯒꯤ ꯈꯪꯖꯤꯜꯂꯨꯕꯗ ꯀꯩꯁꯨ ꯀꯥꯏꯗꯦ ꯑꯗꯨ ꯄꯦꯅꯥꯁꯦ ꯑꯩꯈꯣꯏꯅ ꯂꯩꯕꯤꯅꯤꯡꯉꯒꯁꯨꯀꯣ ꯑꯗꯨꯝ ꯂꯩꯕ ꯈꯣꯠꯄꯁꯨ ꯌꯥꯅꯤ ꯌꯥꯕꯕꯨꯗꯤ ꯑꯗꯨꯒ ꯌꯦꯡꯕ ꯈꯣꯠꯄ ꯄꯥꯏꯔ ꯈꯣꯠꯂꯒ ꯌꯦꯡꯕ ꯈꯣꯠꯄ ꯑꯗꯨꯒꯤꯁꯨ ꯑꯗꯨꯝ ꯀꯩꯁꯨꯕꯨꯗꯤ ꯀꯥꯏꯗꯦ ꯑꯗꯨꯒ ꯃꯣꯏꯔꯥꯡꯗ ꯆꯠꯄꯤꯅꯤꯡꯉꯤꯔ ꯔꯦꯠꯁꯦ ꯑꯗꯨꯝ ꯈꯤꯇꯪ ꯑꯗꯨꯝ ꯇꯥꯡꯉꯦ ꯇꯥꯡꯉꯦ ꯍꯥꯏꯖꯕ ꯇꯥꯔꯦ ꯑꯩꯈꯣꯏ ꯀꯔꯤ ꯇꯥꯡꯉꯦꯗꯤ ꯄꯣꯠꯇꯣ ꯌꯥꯝ ꯇꯥꯡꯅ ꯐꯪꯕ ꯄꯣꯠꯅꯤꯅ ꯑꯩꯈꯣꯏ ꯌꯨꯕꯤꯗꯨꯕꯨꯗꯤ ꯀꯩꯁꯨꯕꯨꯗꯤ ꯇꯥꯡꯕ ꯄꯣꯠꯄꯨꯗꯤ ꯅꯠꯇꯦ ꯑꯗꯨꯒ ꯑꯩꯈꯣꯏꯒꯤ ꯁꯥꯕꯒꯤ ꯄ꯭ꯔꯣꯁꯦꯁ ꯑꯗꯨꯗꯒꯤ ꯁꯒꯣꯜ ꯃꯃꯩ ꯍꯥꯞꯄꯤꯕ ꯃꯥꯒꯤ ꯃꯔꯤꯗꯨꯗꯀꯣ ꯑꯗꯨꯗꯒꯤ ꯂꯦꯕꯔꯒꯤ ꯆꯥꯔꯆ ꯃꯌꯥꯝ ꯑꯃꯁꯨ ꯂꯩꯔꯤꯃꯤꯅ ꯑꯗꯨꯒꯤꯁꯨ ꯑꯗꯨꯝ ꯈꯔ ꯑꯗꯨꯝ ꯍꯥꯏꯖꯕꯒꯤ ꯋꯥꯅꯦ

ꯑꯥ ꯌꯥꯏ ꯀꯩꯁꯨ ꯀꯥꯏꯗꯦ ꯁꯦꯝꯃꯁꯨ ꯌꯥꯏ ꯑꯗꯨꯗꯒꯤ ꯁꯦꯝꯕꯅ ꯑꯅꯝꯕꯁꯨ ꯑꯣꯏ ꯑꯩꯈꯣꯏ ꯃꯅꯤꯄꯨꯔꯗ ꯄꯥꯛ ꯀꯩꯅꯣ ꯇꯧꯕ ꯅꯠꯇꯃꯤꯅ ꯌꯨꯕꯤ ꯂꯩꯇꯃꯤꯅ

ꯑꯣ ꯑꯩꯈꯣꯏ ꯑꯩꯈꯣꯏ ꯁ꯭ꯋꯥꯏꯗꯁꯨ ꯑꯗꯨꯝ ꯂꯣꯀꯦꯜꯗꯁꯨ ꯑꯗꯨꯝ ꯐꯪꯉꯦ ꯑꯗꯨꯒꯤ ꯄꯣꯠꯇꯨꯁꯨ ꯑꯗꯨꯒꯤ ꯃꯣꯏ ꯁꯔꯤꯠꯇꯣ ꯐꯖꯅ ꯑꯗꯨꯝ ꯐꯪꯉꯦ ꯑꯗꯨꯅ ꯃꯄꯥꯜꯂꯣꯝꯗ ꯀꯩꯁꯨ ꯆꯦꯟ ꯈꯣꯠꯄꯗꯨꯗꯤ ꯀꯩꯁꯨ ꯇꯧꯗ꯭ꯔꯦ ꯑꯗꯒꯤ ꯄꯣꯠ ꯌꯨꯕꯤ ꯌꯨꯕꯤꯗꯣ ꯑꯗꯨꯃꯉꯥꯏꯔꯦ ꯑꯩꯈꯣꯏꯅ ꯁꯤꯗꯒꯤ ꯆꯦꯟꯒꯤꯕ ꯍꯥꯏꯕꯕꯨ

ꯎꯝ ꯎꯝ ꯈꯤꯇꯪꯕꯨꯗꯤ ꯈꯦꯠꯅꯕꯕꯨꯗꯤ ꯈꯤꯇꯪꯕꯨꯗꯤ ꯎꯔꯦ ꯎꯔꯦ ꯍꯥꯏꯕꯗꯤ ꯍꯥꯟꯅ ꯁꯤꯖꯤꯟꯅꯔꯝꯃꯤꯕ ꯄꯦꯅꯥꯗꯨꯗꯤ ꯌꯥꯝ ꯐꯖꯩ ꯍꯥꯏꯇꯥꯔꯦ ꯑꯩꯈꯣꯏ ꯍꯧꯖꯤꯛ ꯀꯩꯅꯣ ꯇꯧꯔꯤꯁꯤꯅ ꯑꯃꯨꯛ ꯅꯧꯅ ꯄꯨꯊꯣꯛꯏꯁꯤꯅ ꯈꯤꯇꯪ ꯄꯤꯛꯇꯛ ꯇꯥꯔꯒ ꯑꯗꯨꯝ ꯀꯩꯁꯨꯕꯨꯗꯤ ꯑꯍꯣꯡꯕꯕꯨꯗꯤ ꯂꯩꯇꯦ ꯑꯗꯣ ꯑꯗꯨꯝ ꯈꯦꯠꯅꯔꯦ ꯍꯥꯏꯕꯇꯥꯔꯦ ꯃꯇꯝꯗꯨꯗꯗꯤ ꯌꯥꯝ ꯐꯖꯔꯝꯃꯤ ꯍꯧꯖꯤꯛꯇꯤ ꯍꯥꯞꯇꯅꯀꯣ ꯇꯧꯔꯒ ꯌꯥꯝ ꯐꯖꯔꯦ ꯍꯧꯖꯤꯛꯄꯨꯗꯤ ꯑꯗꯨꯝ ꯐꯖꯅ ꯑꯗꯨꯝ ꯀꯩꯅꯣ ꯇꯧꯈ꯭ꯔꯦ ꯂꯣꯏꯅ ꯁꯦꯝꯗꯣꯛꯑꯒ ꯑꯗꯨꯝ ꯁꯥꯟꯅꯔꯦ ꯍꯥꯏꯇꯥꯔꯦ

ꯑꯥ ꯑꯗꯨꯒꯤꯗꯤ ꯊꯣꯏꯗꯣꯛꯄ ꯀꯩꯁꯨꯕꯨꯗꯤ ꯄꯩꯁꯥꯗꯣ ꯑꯗꯨꯕꯨꯗꯤ ꯀꯩꯁꯨꯕꯨꯗꯤ ꯂꯩꯇꯦ ꯑꯗꯣ ꯁꯣꯝꯅ ꯑꯗꯨꯝ ꯄꯤꯅꯤꯡꯉꯒꯁꯨ ꯀꯩꯁꯨꯕꯨꯗꯤ ꯀꯥꯏꯗꯦ ꯑꯩꯈꯣꯏꯅꯗꯤ ꯑꯗꯨꯝ ꯂꯧꯖꯗꯦ ꯍꯥꯏꯇꯥꯔꯦ ꯃꯐꯝꯗꯨ ꯇꯥꯛꯄ ꯈꯣꯠꯄꯗꯗꯤ ꯑꯣ ꯌꯥꯏ ꯌꯥꯏ ꯀꯩꯁꯨ ꯀꯥꯏꯗꯦ ꯑꯗꯨꯒꯤꯗꯤ ꯍꯣꯏ ꯍꯣꯏ ꯌꯥꯏ ꯌꯥꯏ ꯍꯣꯏ ꯍꯣꯏ ꯍꯣꯏ